ꯍꯜꯂꯣ ꯁꯤ ꯑꯜ ꯍꯌꯥꯠ ꯅꯠꯇ꯭ꯔꯣ ꯑꯗꯣ ꯑꯩ ꯇꯧꯖꯔꯛꯏꯁꯦ ꯋꯥꯍꯤꯗꯨꯔ ꯑꯩ ꯀꯔꯤ ꯑꯩꯈꯣꯏ ꯅꯣꯏ ꯍꯣꯇꯦꯜꯗ ꯀꯔꯤꯒꯨꯝꯕ ꯑꯣꯔꯗꯔ ꯑꯝꯈꯛ ꯇꯨꯖꯒꯦꯅ ꯐꯣꯟ ꯇꯧꯔꯛꯄꯅꯦ ꯑꯗꯣ ꯑꯩꯈꯣꯏꯒꯤ ꯀꯔꯤ ꯀꯔꯤ ꯂꯩꯕꯤꯒꯦ ꯄꯣꯠꯁꯦ ꯑꯣꯀꯦ ꯑꯗꯣ ꯕꯤꯔꯌꯥꯅꯤ ꯂꯩꯔꯒꯗꯤ ꯕꯤꯔꯌꯥꯅꯤꯗꯣ ꯐꯨꯜ ꯑꯝꯇꯪ ꯑꯩꯈꯣꯏꯒꯤ ꯊꯥꯕꯤꯔꯛꯑꯣ ꯑꯣꯀꯦ ꯑꯗꯣ ꯕꯤꯔꯌꯥꯅꯤꯗꯨ ꯑꯩꯈꯣꯏ ꯊꯥꯕꯤꯔꯛꯄ ꯃꯇꯝꯗ ꯑꯩꯈꯣꯏꯒꯤ ꯏꯪꯊꯈꯤꯗꯅꯕꯀꯣ ꯈꯔ ꯐꯖꯅ ꯑꯩꯈꯣꯏꯒꯤ ꯏꯜꯂꯨꯃꯤꯅꯤꯌꯝ ꯐꯨꯑꯦꯜꯒꯨꯝꯕ ꯀꯩꯒꯨꯝꯕ ꯑꯗꯒꯤ ꯏꯁꯇꯤꯜ ꯀꯟꯇꯦꯅꯔꯗꯔ ꯀꯩꯅꯣ ꯇꯧꯔꯒ ꯑꯝꯇꯪ ꯁꯤꯜ ꯇꯧꯔꯒ ꯊꯥꯕꯤꯔꯛꯑꯣ ꯉꯁꯥꯏꯒꯤ ꯃꯥꯒꯤ ꯀꯩꯗꯧꯗꯅꯕ ꯏꯪꯊꯗꯅꯕ ꯍꯣꯏ ꯑꯗꯣ ꯑꯩꯒꯤ ꯑꯦꯗ꯭ꯔꯦꯁꯁꯦ ꯑꯩ ꯍꯥꯏꯖꯔꯛꯀꯦ ꯑꯦꯗ꯭ꯔꯦꯁꯁꯦ ꯍꯌꯦꯜ ꯂꯕꯨꯛ ꯃꯃꯥꯡ ꯂꯩꯀꯥꯏ ꯍꯌꯦꯜ ꯂꯕꯨꯛ ꯃꯃꯥꯡ ꯂꯩꯀꯥꯏ ꯑꯗꯨꯗ ꯑꯣꯏꯅ ꯊꯥꯕꯤꯔꯛꯑꯣ ꯑꯗꯣ ꯑꯩꯒꯤ ꯐꯣꯟ ꯅꯝꯕꯔꯁꯨ ꯑꯩ ꯍꯥꯏꯖꯔꯛꯀꯦ ꯐꯣꯟ ꯅꯝꯕꯔꯁꯦ ꯁꯤꯒꯤ ꯇꯧꯔꯛꯏꯕ ꯐꯣꯟ ꯅꯝꯕꯔꯁꯦ ꯁꯤꯗꯩꯁꯤꯗ ꯑꯗꯨꯝ ꯍꯣꯔꯦꯟ ꯗꯤꯂꯤꯕꯔꯤ ꯇꯧꯕ ꯃꯇꯝꯗ ꯁꯤꯗ ꯑꯗꯨꯝ ꯐꯣꯟ ꯇꯧꯕꯤꯔꯒ ꯄꯤꯕꯤꯔꯛꯑꯣ ꯑꯣꯀꯦ ꯑꯗꯣ ꯑꯃꯅ ꯑꯩꯈꯣꯏꯒꯤ ꯁꯤ ꯁꯤ ꯅꯠꯇꯕ ꯑꯇꯣꯞꯄ ꯆꯤꯀꯟ ꯆꯤꯀꯟ ꯁꯤꯛꯁꯇꯤ ꯐꯥꯏꯕ ꯑꯃꯁꯨ ꯌꯥꯎꯍꯟꯕꯤꯔꯛꯑꯣ ꯑꯗꯨꯒ ꯆꯤꯀꯟ ꯂꯣꯂꯤꯄꯣꯞ ꯇꯨꯃꯁꯨ ꯗ꯭ꯔꯥꯏꯗ ꯑꯃ ꯄꯤꯕꯤꯔꯛꯑꯣ ꯑꯣꯀꯦ ꯑꯗꯨꯒ ꯁꯂꯥꯗꯁꯨ ꯈꯇꯪ ꯍꯥꯞꯄꯤꯔꯛꯑꯣ ꯑꯗ ꯑꯄꯨꯟꯕꯗꯣ ꯑꯩꯈꯣꯏꯒꯤ ꯄꯦꯃꯦꯟꯗꯨꯅ ꯀꯦꯁ ꯑꯣꯟ ꯗꯤꯂꯤꯕꯤꯔꯤꯗ ꯑꯩ ꯇꯧꯖꯔꯒꯦ ꯑꯗꯣ ꯑꯥ ꯑꯗ ꯑꯗꯨꯒ ꯑꯩꯈꯣꯏꯒꯤ ꯑꯇꯣꯞ ꯑꯇꯣꯞꯄ ꯑꯩꯈꯣꯏꯒꯤ ꯀꯩꯀꯩ ꯑꯇꯣꯞꯄ ꯁ꯭ꯋꯤꯠꯀꯨꯝꯕꯗꯗꯤ ꯀꯩꯀꯩ ꯂꯩ ꯗꯦꯖꯥꯔꯠ ꯆꯥꯅꯅꯕꯗꯤ ꯗꯦꯖꯥꯔꯠ ꯀꯨꯝꯕꯗ ꯗꯦꯖꯥꯔꯠꯇꯣ ꯀꯔꯤꯒꯨꯝꯕ ꯑꯩꯈꯣꯏꯒꯤ ꯑꯐꯕ ꯐ꯭ꯔꯨꯠ ꯁꯂꯥꯗꯀꯨꯝꯕ ꯂꯩꯔꯒꯗꯤ ꯐ꯭ꯔꯨꯠ ꯁꯂꯥꯗ ꯑꯣꯏꯅ ꯑꯗꯨꯃꯁꯨ ꯊꯥꯕꯤꯔꯛꯑꯣ ꯑꯗꯨꯅꯦ ꯑꯗꯨꯒ ꯑꯩ ꯅꯣꯏꯅ ꯍꯣꯔꯦꯟ ꯄꯨꯡ ꯀꯌꯥꯃꯨꯛ ꯆꯪꯒꯅꯤ ꯗꯤꯂꯤꯕꯔꯤ ꯇꯧꯕ ꯃꯇꯝꯗ ꯑꯗꯣ ꯈꯔ ꯊꯨꯅ ꯌꯥꯔꯒꯗꯤ ꯌꯧꯍꯟꯕꯤꯔꯛꯑꯣ ꯑꯣ ꯐꯔꯦ ꯑꯗꯨꯗꯤ ꯊꯝꯖꯔꯒꯦ